ꯀꯜꯄꯅꯥ ꯆꯥꯎꯂꯥ ꯑꯃꯗꯤ ꯁꯨꯅꯤꯇꯥ ꯋꯤꯜꯂꯤꯌꯝꯁꯤ ꯃꯁꯤ ꯚꯥꯔꯠ ꯃꯆꯥ ꯑꯣꯏꯔꯁꯨ ꯑꯩꯈꯣꯏꯒꯤ ꯑꯃꯦꯔꯤꯀꯥꯟ ꯁꯤꯇꯤꯖꯟꯅꯤ ꯃꯣꯏꯁꯤꯅ ꯑꯩꯈꯣꯏ ꯃꯣꯏ ꯑꯦꯁꯇ꯭ꯔꯣꯅꯣꯠꯅꯤ ꯃꯣꯏꯅ ꯊꯥ ꯂꯩꯕꯥꯛꯇ ꯀꯥꯔꯨꯔꯦ ꯑꯗꯨꯒ ꯔꯥꯀꯦꯁ ꯁꯔꯃ ꯍꯥꯏꯁꯦ ꯏꯟꯗꯤꯌꯥꯒꯤ ꯑꯍꯥꯟꯕ ꯃꯨꯟꯒꯤ ꯒꯤ ꯊꯥ ꯂꯩꯕꯥꯛꯇ ꯀꯥꯈꯤꯕ ꯃꯤꯁꯛꯅꯤ ꯃꯈꯣꯏꯅ ꯏꯟꯗꯤꯌꯥꯕꯨ ꯃꯁꯛ ꯇꯥꯛꯏ ꯏꯟꯗꯤꯌꯥꯒꯤꯗꯃꯛꯇ ꯆꯥꯎꯊꯣꯛ ꯅꯤꯡꯉꯥꯏ ꯑꯣꯏꯕ ꯃꯤꯁꯛꯁꯤꯡꯅꯤ